ꯇꯦꯛꯅꯣꯂꯣꯖꯤꯅ ꯍꯧꯖꯤꯛ ꯆꯥꯎꯈꯠꯂꯛꯄꯗꯒꯤ ꯍꯥꯟꯅ ꯂꯩꯔꯝꯗꯕ ꯍꯥꯟꯅ ꯑꯩꯈꯣꯏꯅ ꯍꯣꯇꯦꯜꯗ ꯕꯨꯛ ꯑꯃ ꯇꯧꯒꯦ ꯍꯥꯏꯕ ꯇꯥꯔꯒꯗꯤ ꯌꯨꯝꯗꯒꯤ ꯍꯣꯇꯦꯜ ꯇꯥꯟꯅ ꯆꯠꯂꯝꯃꯤ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡ ꯏꯟꯅ ꯑꯣꯟꯂꯥꯏꯟꯗ ꯇꯧꯔꯒ ꯍꯣꯇꯦꯜ ꯕꯨꯛꯀꯤꯡ ꯇꯧꯕ ꯌꯥꯔꯦ ꯑꯃꯁꯨꯡ ꯍꯣꯁꯄꯤꯇꯥꯂꯤꯇꯤꯗ ꯑꯩꯈꯣꯏꯅ ꯇꯤꯀꯦꯠ ꯀꯛꯄ ꯇꯦꯛꯅꯣꯂꯣꯖꯤꯒꯤ ꯃꯇꯥꯡꯗꯒꯤ ꯇꯧꯕ ꯌꯥꯔꯦ ꯑꯦꯅꯤ ꯑꯩꯈꯣꯏꯅ ꯑꯣꯛꯁꯤꯖꯦꯟꯒꯤ ꯑꯣꯏꯒꯦꯔꯥ ꯑꯦꯅꯤ ꯍꯣꯁꯄꯤꯇꯥꯂꯤꯇꯤ ꯑꯃꯁꯨꯡ ꯍꯣꯇꯦꯜꯒꯤ ꯑꯥꯏꯇꯦꯝ ꯀꯩꯀꯩ ꯂꯩꯒꯦ ꯍꯥꯏꯕ ꯇꯥꯔꯛꯄꯁꯨ ꯍꯥꯟꯅꯗꯤ ꯃꯐꯝ ꯃꯐꯝꯗ ꯆꯠꯇꯨꯅ ꯂꯧꯕ ꯆꯠꯂꯝꯃꯤ ꯑꯗꯨꯕꯨ ꯍꯧꯖꯤꯛꯇꯤ ꯇꯦꯛꯅꯣꯂꯣꯖꯤꯅ ꯆꯥꯎꯈꯠꯂꯛꯄꯗꯒꯤ ꯑꯩꯈꯣꯏꯅ ꯀꯣꯜ ꯏꯟꯇꯔꯅꯦꯠꯀꯤ ꯈꯨꯊꯥꯡꯗꯒꯤ ꯑꯩꯈꯣꯏꯅ ꯍꯥꯏꯔꯒ ꯃꯈꯣꯏꯅ ꯃꯐꯝ ꯇꯥꯟꯅ ꯊꯤꯜꯍꯜꯂꯛꯄ ꯌꯥꯔꯦ ꯃꯁꯤ ꯃꯁꯤ ꯇꯣꯛꯅꯣꯂꯣꯖꯤꯅ ꯆꯥꯎꯈꯠꯂꯛꯄꯒꯤ ꯑꯦꯗꯕꯥꯟꯇꯦꯖꯦꯁꯅꯤ ꯑꯅ ꯈꯜꯂꯤ